ꯃꯅꯤꯄꯨꯔꯤ ꯂꯣꯟꯒꯤ ꯃꯇꯥꯡꯗ ꯃꯤꯁꯀꯟꯁꯦꯞ ꯑꯗꯨꯗꯤ ꯑꯩ ꯏꯁꯥꯒꯤ ꯑꯣꯏꯅ ꯊꯣꯏꯅ ꯈꯪꯖꯗ꯭ꯔꯦ ꯑꯗꯨꯕꯨ ꯃꯅꯤꯄꯨꯔꯤ ꯃꯌꯦꯛ ꯂꯣꯟꯒꯤ ꯃꯌꯦꯛ ꯑꯁꯤꯗꯤ ꯕꯦꯡꯒꯣꯂꯤ ꯃꯌꯦꯛꯅ ꯍꯥꯟꯅ ꯏꯁꯀ꯭ꯔꯤꯞ ꯑꯣꯏꯔꯝꯕ ꯑꯗꯨ ꯍꯧꯖꯤꯛꯇꯤ ꯃꯩꯇꯩ ꯃꯌꯦꯛꯅ ꯃꯍꯨꯠ ꯁꯤꯜꯂꯦ ꯑꯗꯨꯕꯨ ꯃꯁꯤꯗꯁꯨ ꯃꯤꯁꯀꯟꯁꯦꯞ ꯑꯣꯏꯕ ꯈꯔ ꯂꯩ ꯑꯗꯨꯗꯤ ꯃꯅꯤꯄꯨꯔꯤ ꯃꯩꯇꯩ ꯃꯌꯦꯛ ꯂꯣꯟ ꯃꯌꯦꯛ ꯀꯨꯟ ꯇꯔꯦꯠ ꯑꯁꯤꯗ ꯑꯩꯈꯣꯏꯒꯤ ꯄꯨꯌꯥꯒꯤ ꯏꯄꯥ ꯏꯄꯨꯅ ꯊꯝꯕꯤꯔꯝꯕ ꯂꯥꯏꯔꯤꯛꯁꯤꯡ ꯑꯁꯤ ꯂꯣꯟ ꯃꯌꯦꯛ ꯀꯨꯟ ꯇꯔꯦꯠ ꯑꯁꯤꯅꯁꯨ ꯄꯥꯕꯗ ꯃꯤꯁꯀꯟꯁꯦꯞ ꯑꯣꯏꯕꯁꯨ ꯍꯧꯖꯤꯛ ꯐꯥꯎꯕ ꯂꯩꯔꯤ